ꯍꯧꯖꯤꯛ ꯃꯅꯤꯄꯨꯔ ꯂꯣꯜꯁꯦ ꯑꯩꯈꯣꯏ ꯃꯅꯤꯄꯨꯔꯁꯤ ꯌꯥꯝꯅ ꯆꯥꯎꯗꯕꯅꯤꯅ ꯌꯥꯝꯅ ꯑꯗꯨꯝ ꯄꯤꯛꯄ ꯏꯁꯇꯦꯠ ꯑꯣꯏꯔꯕꯅꯤꯅ ꯂꯣꯜꯁꯦ ꯑꯩꯈꯣꯏꯒꯤ ꯏꯁꯇꯦꯠꯇ ꯈꯛꯇ ꯂꯣꯟꯕꯅꯤꯅ ꯑꯇꯣꯞꯄ ꯏꯁꯇꯦꯠꯇ ꯆꯠꯂꯨꯕꯀꯥꯟꯗ ꯌꯥꯝꯅ ꯃꯤꯁꯤꯡꯅ ꯂꯥꯏꯔꯤꯛ ꯇꯝꯕ ꯃꯤ ꯕꯤꯖꯤꯅꯦꯁ ꯇꯧꯕ ꯃꯤꯁꯤꯡꯅ ꯃꯄꯥꯜꯂꯣꯝꯗ ꯆꯠꯄꯀꯥꯟꯗ ꯌꯥꯝꯅ ꯑꯋꯥꯕ ꯇꯥꯏ ꯀꯔꯤꯒꯤꯅꯣ ꯍꯥꯏꯕꯗ ꯃꯅꯤꯄꯨꯔꯁꯤꯗꯤ ꯑꯄꯤꯛꯄ ꯂꯝꯅꯤ ꯂꯣꯜꯁꯤꯁꯨ ꯄꯤꯛꯏ ꯑꯗꯨꯒ ꯃꯤ ꯀꯅꯥꯝꯇꯁꯨ ꯈꯪꯅꯗꯦ ꯑꯗꯨꯒ ꯃꯅꯤꯄꯨꯔꯗꯒꯤ ꯃꯄꯥꯜ ꯊꯣꯛꯈꯤꯕ ꯃꯤ ꯑꯃꯇ ꯈꯪꯅꯗ꯭ꯔꯦ ꯑꯗꯨꯅ ꯌꯥꯔꯤ ꯐꯥꯎ ꯃꯅꯤꯄꯨꯔꯒꯤ ꯂꯣꯜ ꯑꯇꯣꯞꯄꯗ ꯏꯟꯗꯤꯌꯥꯒꯤꯗꯤ ꯍꯤꯟꯗꯤꯒ ꯏꯪꯂꯤꯁꯀꯇꯅ ꯌꯥꯝꯅ ꯆꯠꯅꯔꯛꯏ ꯑꯗꯨꯅ ꯌꯥꯔꯤ ꯐꯥꯎ ꯑꯩꯈꯣꯏꯅ ꯍꯥꯏꯅꯤꯡꯕꯗꯤ ꯍꯤꯟꯗꯤ ꯑꯃꯁꯨꯡ ꯏꯪꯂꯤꯁꯁꯦ ꯇꯝꯅꯕ ꯍꯣꯠꯅꯁꯤ